ꯍꯜꯂꯣ ꯀꯔꯤ ꯇꯥꯛꯄꯤꯌꯨ

ꯐꯪꯒꯅꯤ ꯐꯪꯒꯅꯤ ꯐꯪꯒꯅꯤ ꯀꯌꯥꯝ ꯌꯥꯝꯕꯅꯣ ꯑꯗꯨ ꯄꯣꯠꯇꯨ ꯃꯁꯤꯡ ꯃꯁꯤꯡꯗꯣ ꯍꯥꯏꯕꯤꯔꯛꯑꯣ ꯀꯨꯟꯊ꯭ꯔꯥꯃꯨꯛ ꯌꯥꯅꯤ ꯌꯥꯅꯤ ꯃꯃꯟꯗꯤ ꯄꯣꯠꯀꯤ ꯃꯈꯥ ꯄꯣꯜꯂꯦ ꯄꯣꯠ ꯀꯔꯝꯕ ꯄꯣꯠꯅꯣ ꯄꯥꯝꯃꯤꯁꯦ ꯑꯗꯨ ꯑꯗꯨ ꯄꯣꯠꯀꯤ ꯃꯇꯨꯡ ꯏꯟꯂꯤ ꯀꯨꯟꯊ꯭ꯔꯥ ꯄꯤꯕꯗꯨ ꯃꯈꯜ ꯑꯍꯨꯝ ꯂꯩꯌꯦ ꯈ꯭ꯋꯥꯏꯗꯩ ꯇꯥꯡꯕꯗꯨ ꯆꯥꯝꯃ ꯄꯤꯕ ꯂꯩ ꯑꯥꯏꯇꯤ ꯄꯤꯕ ꯂꯩ ꯁꯚꯦꯟꯇꯤ ꯄꯤꯕꯁꯨ ꯂꯩ ꯌꯥꯏ ꯌꯥꯏ ꯌꯥꯅꯤ ꯌꯥꯅꯤ ꯑꯌꯨꯛ ꯄꯨꯡ ꯅꯤꯄꯥꯟ ꯑꯗ꯭ꯋꯥꯏꯗꯩꯁꯨ ꯌꯥꯅꯤ ꯄꯨꯡ ꯅꯤꯄꯥꯟꯗꯩ ꯑꯗꯨꯝ ꯍꯥꯡꯉꯅꯤ ꯅꯨꯡꯗꯥꯡꯐꯥꯎꯕ ꯎꯝ ꯍꯣꯏ ꯌꯥꯏ ꯌꯥꯏꯌꯦ ꯀꯩꯁꯨ ꯀꯥꯏꯗꯦ ꯍꯥꯟꯅ ꯄꯥꯎ ꯐꯥꯎꯅꯕꯅꯗꯤ ꯐꯩꯗ ꯎꯝ ꯍꯧꯖꯤꯛ ꯀꯩꯁꯨ ꯊꯣꯏꯗꯣꯛ ꯇꯧꯗ꯭ꯔꯝꯅꯤꯗ ꯍꯧꯖꯤꯛ ꯃꯤ ꯃꯤꯗꯤ ꯆꯥꯝ ꯆꯥꯅꯤꯒ ꯄꯨꯏꯗ ꯂꯤꯇꯔ ꯃꯁꯤꯡ ꯆꯥꯝ ꯆꯅꯤ ꯎꯝ ꯑꯥ ꯌꯥꯅꯤ ꯌꯥꯅꯤ ꯌꯥꯅꯤ ꯍꯣꯏ ꯂꯥꯛꯑꯀꯥꯟꯗ ꯑꯗꯨꯝ ꯄꯩꯁꯥ ꯑꯗꯨꯝ ꯄꯩꯁꯥ ꯑꯗꯨꯝ ꯇꯥꯖꯒꯦꯗ ꯈꯔ ꯑꯗꯨꯝ ꯑꯦ ꯑꯗꯨꯒꯤꯗꯤ ꯀꯌꯥꯝ ꯇꯥꯅꯤꯒꯦ ꯈꯔ ꯑꯗꯨꯝ ꯌꯦꯡꯉ ꯑꯗꯨꯝ ꯇꯧꯒꯦ

ꯍꯣꯏ ꯍꯣꯏ ꯍꯣꯏ ꯂꯥꯛꯑꯣ ꯂꯥꯛꯑꯣ ꯌꯥꯅꯤ ꯌꯥꯅꯤ ꯎꯝ ꯌꯥꯅꯤ ꯌꯥꯅꯤ ꯎꯝ ꯎꯝ